ꯁꯩꯔꯦꯡꯒꯤ ꯑꯣꯏꯕ ꯋꯥꯔꯦꯡꯒꯤ ꯑꯣꯏꯕ ꯁꯥꯍꯤꯇ꯭ꯌꯒꯤ ꯑꯣꯏꯕ ꯋꯥꯍꯩ ꯐꯖꯕ ꯌꯥꯝꯅ ꯊꯣꯛꯀꯜꯂꯤ ꯑꯗꯨꯅ ꯍꯥꯏꯔꯤꯕ ꯃꯇꯝꯁꯤꯡꯁꯤꯗ ꯑꯌꯥꯝꯕ ꯏꯒꯜꯂꯤ ꯑꯗꯨꯒ ꯑꯩꯅ ꯏꯕ ꯃꯐꯝꯗꯤ ꯑꯩꯅ ꯂꯥꯏꯔꯤꯛ ꯄꯥꯔꯤꯕ ꯇꯦꯕꯜ ꯑꯩꯒꯤ ꯂꯥꯏꯔꯤꯛ ꯄꯥꯐꯝ ꯇꯦꯕꯜꯗꯣ ꯑꯗꯨꯗ ꯑꯗꯨꯝ ꯏꯖꯩ